ꯑꯩ ꯇꯧꯖꯔꯛꯏꯁꯦ ꯑꯩꯒꯤ ꯃꯤꯡ ꯊꯣꯛꯆꯣꯝ ꯇꯝꯌꯥꯉꯥꯟꯕ ꯀꯧꯋꯦ ꯑꯗꯣ ꯏꯁꯇꯣꯔꯗꯒꯤ ꯁꯣꯝꯒꯤ ꯏꯁꯇꯣꯔꯗꯒꯤ ꯀꯩꯅꯥ ꯃꯥꯟꯕꯤ ꯏꯁꯇꯣꯔꯗꯒꯤ ꯑꯩꯅ ꯄꯣꯠ ꯈꯔ ꯂꯧꯖꯕꯅꯦꯕ ꯑꯗꯣ ꯄꯣꯠꯁꯦ ꯌꯨꯝ ꯌꯧꯔꯀꯥꯟꯗ ꯆꯦꯛ ꯇꯧꯔꯀꯥꯟꯗ ꯑꯟꯕꯣꯛꯁꯤꯡ ꯇꯧꯀꯥꯟꯗ ꯀꯩꯅꯣ ꯇꯧꯔ ꯂꯩꯔꯝꯃꯕ ꯌꯥꯝꯅ ꯐꯖꯗꯕ ꯃꯑꯣꯡꯗ ꯂꯩꯔꯝꯃꯦꯕ

ꯎꯝ ꯑꯥ

ꯑꯂꯨ ꯀꯦ ꯖꯤ ꯇꯔꯥꯅꯦ ꯑꯥ ꯑꯥ

ꯑꯩꯅ ꯂꯧꯈ꯭ꯔꯤꯁꯦ ꯇꯤꯜꯍꯧ ꯀꯦ ꯖꯤ ꯀꯦ ꯖꯤ ꯇꯔꯥ ꯆꯅꯝ ꯀꯦ ꯖꯤ ꯃꯉꯥ ꯑꯗꯩ ꯑꯂꯨ ꯀꯦ ꯖꯤ ꯇꯔꯥ ꯑꯗꯣ ꯍꯋꯥꯏꯗꯨꯗꯤ ꯀꯦ ꯖꯤ ꯃꯔꯤ ꯃꯉꯥꯃꯨꯛꯇꯤ ꯑꯣꯏꯈꯤꯕꯅꯤꯕ ꯑꯗꯣ ꯎꯝ ꯑꯥ

ꯌꯥꯅꯤ ꯌꯥꯅꯤ ꯑꯗꯨ ꯑꯊꯨꯕ ꯃꯇꯝꯗꯗꯤ ꯊꯥꯕꯤꯔꯛꯅꯕ ꯇꯧꯕ ꯁꯤꯟꯕꯤꯔꯣ

ꯍꯣꯏ ꯍꯣꯏ ꯌꯥꯝ ꯅꯨꯡꯉꯥꯏꯖꯔꯦ ꯌꯥꯝ ꯅꯨꯡꯉꯥꯏꯖꯔꯦ